ꯑ ꯍꯂꯣ ꯁꯥꯔ ꯑꯗꯨ ꯁꯥꯔ ꯑꯩꯈꯣꯏ ꯊꯣꯡ ꯁꯥꯅꯤ ꯍꯥꯏꯕꯗꯣ ꯑꯗꯨ ꯁꯥꯔ ꯀꯃꯥꯏ ꯇꯧꯁꯦ ꯍꯥꯏꯕꯅꯣꯅ ꯍꯪꯒꯦ ꯇꯧꯕ ꯁꯥꯔ ꯑꯗꯨꯝ ꯐꯨꯠ ꯍꯨꯝꯐꯨꯃꯨꯛ ꯁꯥꯡꯒꯅꯤꯌꯦ ꯑꯗꯨꯒ ꯄꯥꯛꯄꯅ ꯐꯨꯠ ꯇꯔꯥꯃꯉꯥꯃꯨꯛ ꯑꯗꯨꯃꯥꯏꯅ ꯑ ꯌꯦꯡꯖꯜꯂꯨꯔꯦ ꯁꯥꯔ ꯇꯔꯥꯃꯉꯥꯃꯨꯛ ꯄꯥꯛꯄ ꯑ ꯑꯣꯏ ꯑ ꯑ ꯑ ꯑꯣꯏꯔꯒꯅꯤ ꯁꯥꯔ ꯑ ꯑ ꯑ ꯑ ꯑ ꯑ ꯂꯩꯌꯦ ꯁꯥꯔ ꯑ ꯑ ꯂꯩꯔꯦ ꯁꯥꯔ ꯑꯗꯨꯕꯨꯗꯤ ꯑ ꯑ ꯑ ꯑ ꯑ ꯃꯈꯣꯏ ꯁꯥꯔ ꯊꯥ ꯑꯍꯨꯝꯃꯨꯛ ꯆꯪꯒꯅꯤ ꯍꯥꯏꯕ ꯁꯥꯔ ꯑ ꯌꯥꯏꯌꯦ ꯁꯥꯔ ꯍꯣꯏ ꯁꯥꯔ